ꯍꯥꯎ ꯆꯥꯛ ꯆꯥꯔꯕꯣ ꯚꯥꯏ ꯑꯥ ꯅꯨꯡꯉꯥꯏꯔꯤꯌꯦ ꯑꯩꯁꯨ ꯆꯥꯛ ꯆꯥꯕ ꯇꯣꯛꯄꯗ ꯉꯥꯏꯔꯤ ꯇꯤ ꯚꯤ ꯁꯨꯝ ꯌꯦꯡꯉꯝꯕꯅꯦ ꯑꯣ ꯑꯩꯁꯦ ꯉꯁꯤꯁꯦ ꯆꯝꯊꯣꯡ ꯑꯃꯒ ꯁꯤꯡꯖꯨ ꯑꯃꯒ ꯆꯥꯔꯦ ꯅꯪꯗꯤ ꯑꯩ ꯊꯕꯛ ꯆꯠꯊꯣꯛꯎꯔꯤꯉꯩꯗ ꯊꯦꯡꯗꯣꯛꯈ꯭ꯔꯕ ꯑꯣ ꯁꯨꯝ ꯂꯩꯔꯤ ꯊꯕꯛ ꯐꯪꯗꯕꯒꯤ ꯃꯊꯥ ꯁꯥꯔꯤꯝꯅꯤ ꯖꯣꯕ ꯀꯔꯤ ꯀꯔꯤꯁꯨꯝ ꯂꯩꯔꯗꯤ ꯄꯥꯎ ꯇꯥꯔꯗꯤ ꯍꯥꯏꯔꯛꯑꯣ ꯎꯝ ꯍꯣꯏ ꯑꯟꯏꯝꯄ꯭ꯂꯣꯏ ꯉꯥꯛꯇ ꯉꯥꯏꯔꯦ ꯂꯩꯕꯥꯛꯁꯦ ꯌꯥꯗ꯭ꯔꯦ ꯑꯗꯨꯅꯤ ꯑꯩ ꯅꯪ ꯑꯉꯥꯡ ꯇ꯭ꯌꯨꯇꯔ ꯈꯔ ꯈꯔ ꯆꯠꯂꯦ ꯄꯥꯎ ꯇꯥꯏꯅ ꯅꯪꯗꯤ ꯀꯩꯅꯣꯗ ꯅꯪ ꯍꯟꯗꯛꯀꯤ ꯑꯦꯁ ꯑꯦꯁ ꯁꯤ ꯑꯦꯛꯖꯥꯝ ꯊꯥꯗꯨꯔꯤꯕꯣ ꯑꯣ ꯑꯩꯁꯨ ꯊꯕꯛ ꯐꯪꯗꯕꯁꯦ ꯃꯊꯥ ꯁꯥꯗꯅ ꯄꯥꯎ ꯀꯔꯤ ꯀꯔꯤ ꯈꯕꯔꯁꯨ ꯁꯨꯝ ꯌꯦꯡꯉꯕꯅꯤꯅꯦ ꯊꯕꯛ ꯀꯔꯤ ꯀꯔꯤ ꯀꯧꯔꯤꯒꯦꯅ ꯊꯥꯗꯣꯏꯅꯦ ꯎꯝ ꯍꯣꯏ ꯍꯟꯗꯛ ꯐꯖꯅ ꯂꯥꯏꯔꯤꯛ ꯄꯥꯔꯒ ꯃꯊꯪ ꯊꯥꯔꯁꯨ ꯀꯩꯁꯨ ꯀꯥꯏꯗꯦꯗ ꯑꯩ ꯊꯕꯛ ꯂꯩꯇꯗꯅ ꯂꯩ ꯆꯥꯔ ꯈꯔ ꯊꯥꯔꯒ ꯀꯩꯊꯦꯜꯗ ꯈꯔ ꯈꯔ ꯌꯣꯜꯂꯤꯌꯦ ꯍꯣꯏ ꯑꯗꯨꯝ ꯈꯔꯗꯤ ꯑꯗꯨꯝ ꯁꯤꯠꯂꯦ ꯍꯥꯏ ꯇꯥꯏ ꯁꯀꯨꯂꯦꯟꯗꯣ ꯑꯩ ꯆꯥꯝ ꯆꯥꯝꯃꯗ ꯑꯗꯨꯝ ꯊꯥꯗꯣꯛꯑꯦ ꯑꯗꯨꯒ ꯀꯣꯝꯂꯥ ꯆꯥꯔ ꯈꯔ ꯆꯝꯄ꯭ꯔꯥ ꯑꯗꯨꯃꯥꯏꯅ ꯈꯔ ꯑꯄꯥꯟꯕ ꯁꯦꯝꯃꯦꯗꯅ ꯑꯗꯨꯒ ꯈꯔ ꯑꯗꯨꯝ ꯌꯣꯜꯂꯦ ꯑꯗꯨꯗꯤ ꯑꯗꯨꯝ ꯁꯤꯠꯄꯖꯥꯠꯅꯤ ꯑꯗꯨꯅ ꯖꯨꯁ ꯕꯥꯔ ꯑꯃꯗꯨꯝ ꯍꯥꯡꯉꯗꯤ ꯐꯅꯗꯨꯝ ꯁꯤꯠꯇꯣꯏꯔ ꯈꯜꯂꯤꯅꯦ ꯑꯩꯗꯤ ꯅꯣꯡꯃ ꯐꯖꯅ ꯄꯨꯜꯂꯒ ꯎꯟꯅꯔꯁꯦ ꯍꯣꯏ ꯍꯣꯏ